ꯑꯩꯒꯤ ꯅꯨꯡꯇꯤꯒꯤ ꯁꯤꯖꯤꯟꯅꯕ ꯋꯥꯍꯩ ꯋꯥꯇꯥꯁꯤꯡ ꯍꯥꯏꯔꯒꯗꯤ ꯑꯦ ꯃꯤ ꯑꯃ ꯊꯦꯡꯅꯕꯗ ꯀꯗꯥꯏ ꯆꯠꯂꯤꯅꯣ ꯆꯥꯛ ꯆꯥꯔꯕꯔꯥ ꯅꯨꯡꯉꯥꯏꯔꯤꯕ꯭ꯔꯥ ꯍꯥꯏꯕ ꯋꯥꯍꯩ ꯋꯥꯇꯥꯁꯤꯡꯁꯦ ꯐꯖꯕ ꯂꯣꯟꯗ ꯋꯥꯍꯩ ꯋꯥꯇꯥ ꯁꯤꯖꯤꯟꯅꯩ ꯑꯊꯤꯕ ꯂꯣꯟ ꯁꯤꯖꯤꯟꯅꯗꯦ ꯍꯥꯏꯗꯤ ꯃꯤ ꯑꯃ ꯊꯦꯡꯅꯕ ꯃꯇꯝꯗ ꯀꯧꯔꯒ ꯀꯗꯥꯏ ꯆꯠꯂꯤꯅꯣ ꯀꯔꯤ ꯊꯕꯛ ꯂꯩꯕꯒꯤꯅꯣ ꯍꯥꯏꯕ ꯋꯥꯍꯩ ꯋꯥꯇꯥ ꯐꯖꯕ ꯂꯣꯟꯗ ꯑꯣꯏꯅ ꯋꯥꯍꯩ ꯋꯥꯇꯥ ꯁꯤꯖꯤꯟꯅꯩ